ꯁꯤꯒꯤꯁꯦ ꯉꯁꯥꯏ ꯀꯔꯗꯤꯒꯤ ꯑꯃ ꯀꯩꯅꯣ ꯇꯣꯐꯨ ꯂꯩꯈꯤꯕꯗꯣ ꯑꯣꯏꯗꯣꯏ ꯅꯠꯇ꯭ꯔꯣ ꯀꯩꯅꯣ ꯉꯁꯥꯏ ꯑꯌꯨꯛ ꯗꯤꯂꯤꯕꯔ ꯇꯧꯔꯝꯕꯗꯨꯅꯦꯕꯀꯣ ꯀꯩꯅꯣꯒꯤꯗ ꯑꯩꯈꯣꯏ ꯕꯤꯁꯅꯨꯄꯨꯔ ꯗꯤꯁꯇ꯭ꯔꯤꯛꯀꯤꯗ ꯑꯗꯨꯒꯤꯗꯣ ꯇꯣꯐꯨꯗꯣ ꯐ꯭ꯔꯦꯖ ꯑꯣꯏꯗ꯭ꯔꯕ ꯃꯥꯜꯂꯦꯕ ꯍꯥꯏꯗꯤ ꯃꯅꯝꯁꯨ ꯈꯔ ꯆꯦꯜꯂꯦ ꯑꯗꯨꯒ ꯆꯥꯕꯗꯁꯨ ꯃꯍꯥꯎꯗꯣ ꯐ꯭ꯔꯦꯖ ꯑꯣꯏꯗ꯭ꯔꯦ ꯑꯣꯜꯂꯦꯕꯀꯣ ꯑꯗꯣ ꯑꯗꯨꯒꯤ ꯃꯇꯥꯡꯗ ꯍꯥꯏꯒꯦ ꯇꯧꯕꯅꯦꯕ ꯉꯁꯥꯏꯒꯤ ꯇꯣꯐꯨꯗꯣ ꯐ꯭ꯔꯦꯖ ꯑꯣꯏꯗ꯭ꯔꯦꯅ ꯑꯗꯨꯗꯣ ꯌꯥꯔꯒꯗꯤ ꯑꯃ ꯁꯤꯟꯕꯤꯌꯣ ꯑꯗꯣ ꯆꯥꯅ ꯊꯛꯅꯕꯅꯤꯅ ꯐ꯭ꯔꯦꯖ ꯑꯣꯏꯗ ꯈꯣꯠꯇꯕꯗꯨꯁꯨ ꯈꯇꯪ ꯅꯨꯡꯉꯥꯏꯖꯗꯦ ꯑꯗꯨ ꯈꯔ ꯆꯥꯅ ꯊꯛꯅ ꯑꯣꯏꯕꯅꯤꯅ ꯈꯔ ꯆꯦꯛꯁꯤꯟꯕꯤꯌꯣ ꯈꯣꯠꯄꯤꯌꯣꯅ ꯍꯥꯏꯒꯦ ꯇꯧꯕꯅꯦ ꯍꯥꯏꯗꯤ ꯐꯨꯠ ꯄꯣꯏꯖꯅꯤꯡꯒꯨꯝꯕ ꯑꯣꯏꯔꯦ ꯊꯣꯛꯑꯗꯤ ꯁꯤꯕꯨ ꯆꯥꯔꯨꯔꯒ ꯕꯦꯔꯥ ꯌꯥꯝ ꯀꯥꯏꯌꯦꯕꯀꯣ ꯑꯗꯨꯒꯤ ꯏꯟꯐꯣꯝ ꯇꯧꯖꯔꯛꯄꯅꯦ